ꯑꯥ ꯍꯂꯣ ꯍꯣꯏ ꯍꯣꯏ ꯀꯦꯔꯤꯌꯔꯒꯤ ꯃꯇꯥꯡꯗ ꯑꯣꯏꯗꯣꯏꯅꯤꯀꯣ ꯀꯦꯔꯤꯌꯔꯒꯤ ꯃꯇꯥꯡꯗ ꯑꯣꯏꯅ ꯍꯥꯏꯖꯔꯛꯑꯒꯦ ꯑꯩꯁꯨ ꯑꯣꯖꯥ ꯑꯃꯅꯤꯀꯣ ꯑꯗꯣ ꯀꯦꯔꯤꯌꯔꯁꯦ ꯑꯗꯣꯝꯅ ꯇ꯭ꯋꯦꯜꯐꯁꯦ ꯂꯣꯏꯔꯒ ꯀꯔꯤ ꯍꯣꯠꯅꯕꯤꯒꯦ ꯈꯜꯂꯤꯒꯦ ꯑꯣ ꯑꯗꯨꯏ ꯑꯣꯏ ꯇꯥꯔꯒꯗꯤ ꯑꯩꯒꯤ ꯒꯥꯏꯠ ꯂꯥꯏꯟ ꯈꯪꯖꯕ ꯍꯥꯏ ꯇꯥꯔꯒꯗꯤ ꯑꯗꯣꯝꯒꯤ ꯐꯤꯖꯤꯀꯦꯜꯗꯣ ꯌꯥꯝ ꯐꯖꯅ ꯐꯤꯖꯤꯀꯦꯜ ꯑꯦꯟ ꯃꯦꯟꯇꯦꯜꯂꯤ ꯐꯤꯠ ꯑꯣꯏꯕ ꯑꯃ ꯆꯪꯉꯦꯀꯣ ꯗꯤꯁꯤꯄ꯭ꯂꯤꯟ ꯆꯪꯉꯦ ꯑꯗꯩꯗꯤ ꯀꯟꯐꯤꯗꯦꯟꯁ ꯆꯪꯉꯦ ꯗꯤꯇꯔꯃꯤꯅꯦꯁꯟ ꯆꯪꯉꯦ ꯁꯤ ꯃꯌꯥꯝꯁꯦ ꯐꯖꯅ ꯂꯩꯇ꯭ꯔꯒꯗꯤ ꯑꯗꯣꯝꯅ ꯄꯥꯝꯃꯤꯕ ꯄꯣꯠꯇꯣ ꯃꯥꯏ ꯄꯥꯛꯑꯣꯏ ꯍꯥꯏꯖꯩꯕ ꯑꯥ ꯑꯗꯨꯅ ꯁꯥꯇ꯭ꯔ ꯑꯃ ꯑꯣꯏ ꯇꯥꯔꯒꯗꯤ ꯂꯥꯏꯔꯤꯛ ꯂꯥꯏꯁꯨ ꯐꯖꯅ ꯄꯥꯕ ꯑꯗꯒꯤ ꯑꯦꯟ ꯁꯤ ꯁꯤꯁꯦ ꯁꯝꯅ ꯍꯥꯏ ꯀꯥꯟꯗ ꯑꯥꯔꯃꯤꯁꯤ ꯌꯥꯝꯅ ꯌꯥꯝ ꯇꯐ ꯑꯣꯏꯕ ꯑꯗꯨꯗ ꯌꯥꯝ ꯗꯤꯁꯤꯄ꯭ꯂꯤꯟ ꯂꯩꯒꯗꯧꯕ ꯄꯣꯠꯅꯦ ꯑꯗꯨꯗꯨꯅ ꯅꯁꯥꯅ ꯐꯖꯅ ꯍꯣꯠꯅꯗ꯭ꯔꯒꯗꯤ ꯌꯥꯝ ꯂꯥꯏꯅ ꯑꯦꯆꯤꯞ ꯇꯧꯕ ꯌꯥꯕ ꯄꯣꯠꯇꯤ ꯅꯠꯇꯦ ꯑꯗꯨꯕꯨ ꯍꯣꯠꯅꯗꯕꯗ ꯉꯝꯗꯕꯁꯨ ꯂꯩꯇꯦ ꯑꯗꯣ ꯑꯗꯣꯝ ꯐꯤꯖꯤꯀꯦꯜꯗꯤ ꯀꯃꯥꯏꯅ ꯇꯧꯋꯤ ꯑꯗꯨꯝ ꯐꯤꯖꯤꯀꯦꯜ ꯃꯦꯟꯇꯦꯟ ꯇꯧꯕ꯭ꯔꯥ ꯑꯣ ꯑꯣ ꯑꯣ ꯑꯣ ꯂꯥꯏꯔꯤꯛꯀꯤꯗꯤ ꯀꯃꯥꯏꯅ ꯀꯃꯥꯏꯅ ꯇꯧꯔꯤ

ꯍꯣꯏ ꯍꯣꯏ ꯍꯣꯏ